ꯑꯩꯈꯣꯏꯒꯤ ꯃꯅꯤꯡꯊꯪꯕ ꯁꯔꯨꯛꯇ ꯃꯁꯖꯤꯠ ꯂꯩ ꯑꯩꯈꯣꯏꯒꯤ ꯃꯁꯖꯤꯠꯇ ꯃꯤ ꯂꯥꯛꯄ ꯑꯃꯗꯤ ꯆꯠꯈꯤꯕꯁꯤ ꯁꯤꯖꯟ ꯍꯥꯏꯕꯗꯤ ꯀꯨꯝ ꯂꯩꯇꯦ ꯃꯇꯝꯁꯤ ꯋꯤꯟꯇꯔ ꯑꯣꯏꯕ ꯌꯥꯏ ꯁꯝꯃꯔ ꯑꯣꯏꯕ ꯌꯥꯏ ꯆꯠꯊꯣꯛ ꯆꯠꯁꯤꯟ ꯑꯗꯨꯝ ꯇꯧꯋꯤ ꯑꯗꯣ ꯇꯧꯔꯤꯕꯁꯤꯒꯤ ꯃꯔꯝꯗꯤ ꯑꯩꯈꯣꯏꯒꯤ ꯂꯩꯔꯤꯕ ꯃꯨꯁꯂꯤꯝ ꯏꯆꯤꯜ ꯏꯅꯥꯎꯁꯤꯡꯒꯤ ꯑꯣꯏꯕ ꯃꯨꯁꯜꯃꯥꯟꯁꯤꯡꯅ ꯇꯧꯒꯗꯕ ꯑꯃꯗꯤ ꯇꯧꯔꯣꯏꯗꯕ ꯁꯤꯡ ꯑꯗꯨ ꯍꯥꯏꯅꯕ ꯈꯪꯍꯟꯅꯕ ꯆꯠꯄꯅꯤ ꯂꯩꯔꯤꯕ ꯃꯤꯁꯤꯡ ꯑꯗꯨꯁꯨ ꯅꯠꯇ꯭ꯔꯒ ꯂꯩꯔꯤꯕ ꯂꯩꯀꯥꯏꯗ ꯂꯩꯔꯤꯕ ꯃꯤꯁꯤꯡ ꯑꯗꯨꯁꯨ ꯍꯥꯟꯅ ꯈꯪꯍꯧꯗꯕ ꯑꯃꯗꯤ ꯈꯪꯒꯗꯕ ꯂꯩꯔꯤꯕ ꯈꯪꯒꯗꯕ ꯋꯥꯠꯂꯤꯕ ꯁꯤꯡ ꯑꯗꯨꯁꯨ ꯈꯪꯍꯟꯅꯕ ꯑꯃꯗꯤ ꯑꯩꯈꯣꯏꯅ ꯆꯠꯂꯤꯕꯁꯤꯡ ꯑꯗꯨꯁꯨ ꯈꯪꯍꯧꯗꯕ ꯑꯃꯗꯤ ꯑꯃꯨꯛꯀ ꯍꯦꯟꯅ ꯈꯪꯉꯛꯀꯗꯕ ꯈꯪꯒꯗꯕ ꯋꯥꯠꯂꯤꯕꯁꯤꯡ ꯑꯗꯨꯁꯨ ꯈꯪꯅꯕꯒꯤꯗꯃꯛꯇ ꯆꯠꯄꯅꯤ ꯑꯩꯈꯣꯏꯅ ꯈꯪꯖꯔꯤꯕ ꯑꯗꯨꯁꯨ ꯃꯌꯥꯝꯗ ꯁꯤꯌꯥꯔ ꯇꯧꯅꯕ ꯑꯗꯨꯝꯅ ꯑꯗꯨꯃꯥꯏꯅ ꯇꯧꯔꯒ ꯑꯩꯈꯣꯏ ꯆꯠꯊꯣꯛ ꯆꯠꯁꯤꯟ ꯇꯧꯕꯅꯤ